ꯑꯩꯅ ꯋꯥꯡꯖꯤꯡ ꯕꯖꯥꯔꯗ ꯆꯠꯂꯒ ꯅꯨꯡꯗꯪ ꯑꯃ ꯂꯩꯔꯨꯏ ꯃꯗꯨ ꯅꯨꯡꯗꯪꯗꯨ ꯌꯥꯝꯅ ꯁꯤꯖꯤꯟꯅꯕꯗ ꯌꯥꯝꯅ ꯅꯨꯡꯉꯥꯏꯇꯦ ꯄꯥꯏꯕ ꯈꯣꯠꯄꯗꯁꯨ ꯅꯨꯡꯉꯥꯏꯇꯦ ꯃꯥꯒꯤ ꯃꯈꯣꯛ ꯄꯥꯜꯂꯤꯗꯨꯁꯨ ꯄꯥꯏꯕ ꯅꯨꯡꯉꯥꯏꯇꯦ ꯑꯗꯒꯤ ꯌꯣꯠꯄꯤ ꯌꯩꯕ ꯈꯣꯠꯄ ꯑꯃ ꯑꯃ ꯌꯩꯕ ꯈꯣꯠꯄ ꯊꯥꯕꯗ ꯁꯤꯖꯤꯟꯅꯕꯗ ꯌꯥꯝꯅ ꯅꯨꯡꯉꯥꯏꯇꯦ ꯕꯦꯔꯥ ꯇꯧꯋꯤ ꯑꯗꯨꯗꯨꯅ ꯁꯤ ꯃꯁꯤ ꯅꯨꯡꯊꯪ ꯑꯁꯤ ꯃꯈꯣꯛꯁꯨ ꯌꯥꯝꯅ ꯐꯠꯇꯦ ꯎꯁꯨ ꯐꯠꯇꯕ ꯀ꯭ꯋꯥꯂꯤꯇꯤ ꯅꯦꯝꯕ ꯄꯥꯜꯂꯤ ꯄ꯭ꯔꯥꯏꯖ ꯑꯁꯤꯒ ꯆꯥꯟꯅꯗꯦ ꯅꯨꯡꯊꯪ ꯑꯁꯤ ꯁꯤꯖꯤꯟꯅꯕꯗ ꯅꯨꯡꯉꯥꯏꯕ ꯑꯃꯐꯥꯎ ꯂꯩꯇꯦ